ꯑꯩꯅ ꯖꯦꯔꯣꯛꯁ ꯇꯧꯅꯤꯡꯉꯥꯏꯒꯤ ꯄ꯭ꯔꯤꯟꯇꯔ ꯑꯃ ꯑꯦꯃꯥꯖꯣꯟꯗꯒꯤ ꯀꯛꯏ ꯄꯣꯠꯁꯛ ꯑꯗꯨ ꯌꯥꯝꯅ ꯁꯤꯖꯤꯟꯅꯕꯗ ꯅꯨꯡꯉꯥꯏ ꯑꯗꯨꯒ ꯌꯥꯝꯅ ꯐꯩ ꯃꯗꯨꯒꯤ ꯀꯥꯟꯅꯕ ꯌꯥꯝꯅ ꯂꯩ ꯑꯗꯨꯅ ꯃꯗꯨꯒꯤ ꯄꯣꯠꯁꯛ ꯑꯗꯨ ꯌꯥꯝꯅ ꯐꯩ ꯁꯤꯖꯤꯟꯅꯕ ꯌꯥꯝꯅ ꯅꯨꯡꯉꯥꯏ ꯃꯔꯨꯁꯨ ꯌꯥꯝꯅ ꯑꯣꯏ ꯆꯦ ꯆꯥꯡ ꯀꯔꯤ ꯀꯔꯤ ꯖꯦꯔꯣꯛꯁ ꯇꯧꯕꯗ ꯌꯥꯝꯅ ꯀꯥꯟꯅꯕ ꯄꯣꯠꯁꯛꯅꯤ ꯄ꯭ꯔꯤꯟꯇꯔ ꯍꯥꯏꯕꯁꯦ